ꯑꯥ ꯍꯜꯂꯣ ꯅꯨꯡꯉꯥꯏꯔꯤꯌꯦ ꯍꯌꯦꯡ ꯑꯦꯝ ꯑꯦꯝ ꯗꯤ ꯁꯤꯗ ꯁꯤꯃꯥ ꯌꯦꯡꯉꯨꯁꯦ ꯀꯩꯅꯣꯒꯤ ꯀꯔꯤ ꯑꯩꯈꯣꯏꯒꯤ ꯀꯩꯅꯣ ꯃꯣꯏ ꯀꯥꯏꯀꯨ ꯍꯥꯏꯕ꯭ꯔ ꯀꯩꯅꯣ ꯑꯗꯨꯅ ꯀꯨꯝꯃꯦ ꯍꯥꯏꯕ꯭ꯔꯥ ꯀꯩꯅꯣꯝ ꯍꯥꯏꯅꯦ ꯐꯤꯂꯝꯗꯣ ꯀꯥꯏꯀꯨꯒ ꯕꯤꯅꯤꯇꯥꯒ ꯀꯥꯅꯒ ꯁꯨꯁꯃꯤꯇꯥꯒ ꯀꯨꯝꯃꯤ ꯍꯥꯏꯅꯦ ꯌꯥꯝ ꯅꯨꯡꯉꯥꯏ ꯍꯥꯏꯅꯦ ꯃꯌꯥꯝꯅ

ꯃꯣꯏ ꯄꯨꯡ ꯃꯔꯤꯗꯩ ꯍꯧꯅꯤ ꯍꯥꯏꯕꯅꯦ ꯃꯣꯏꯒꯤꯗꯤ ꯅꯨꯡꯗꯥꯡꯗꯩ ꯀꯥꯞꯄꯅꯦꯕ ꯄꯨꯡ ꯃꯔꯤꯗꯒꯤ ꯍꯧꯅꯦ ꯍꯥꯏꯕꯅꯦ ꯃꯣꯏ ꯍꯣꯜꯗꯣ ꯑꯗꯨꯅ ꯌꯦꯡꯉꯨꯁꯦ ꯑꯗꯨꯗꯤ

ꯌꯥꯏ ꯌꯥꯏ ꯍꯧꯗꯁꯨ ꯏꯕꯥꯅꯤꯇꯪ ꯑꯣꯏꯔꯁꯨ ꯑꯗꯨꯝ ꯆꯠꯈ꯭ꯔꯁꯨ ꯌꯥꯏꯗ ꯑ ꯍꯥꯏꯔꯁꯤ ꯈꯔ ꯀꯅꯥ ꯀꯅꯥꯅꯣ ꯈꯔꯗꯤ ꯍꯥꯏꯔꯁꯤ ꯈꯔ ꯍꯣꯔꯦꯟ ꯃꯔꯩ ꯇꯧꯔꯛꯀꯗꯕ ꯀꯥꯡꯕꯨꯁꯤꯡꯗꯣ

ꯃꯥꯅꯦ ꯃꯥꯅꯦ ꯅꯣꯏꯅ ꯈꯔ ꯄꯥꯏꯕꯅꯤꯅ ꯋꯥꯍꯩ ꯍꯥꯏꯔꯒ ꯑꯗꯨꯃꯥꯏ ꯇꯧꯔꯒ ꯑꯗꯨꯃꯥꯏ ꯇꯧꯔꯒ ꯆꯠꯃꯤꯟꯅꯕ ꯌꯥꯏ ꯑꯗꯨꯗꯤ ꯑꯗꯨꯗꯤ ꯃꯣꯏꯒꯤ ꯃꯣꯏ ꯍꯣꯜꯗꯨꯗꯤ ꯀꯌꯥꯝ ꯆꯥꯎꯒꯦ ꯑꯗꯨꯕꯣ ꯑꯩ ꯑꯃꯨꯛꯐꯥꯎ ꯆꯪꯗꯔꯤ ꯃꯣꯏ ꯍꯣꯜꯗꯣ ꯑꯦꯁꯤꯒꯗꯣ ꯌꯥꯝ ꯊꯥꯏ ꯍꯥꯏꯔꯤꯅꯦ ꯃꯣꯏꯒꯤꯗꯣ ꯑꯦꯁꯤꯒ ꯊꯥꯏ ꯃꯅꯨꯡꯗ ꯑꯗꯨ ꯃꯣꯏ ꯆꯪꯉꯨꯔꯕꯣ ꯌꯦꯡꯉꯨꯔꯕꯣ ꯑꯣ ꯑꯣ ꯑꯩꯁꯨ ꯆꯠꯇꯣꯏꯕ ꯑꯍꯥꯟꯕꯒ ꯑꯣꯏꯕꯒꯀꯣ ꯌꯥꯝ ꯑꯣ ꯃꯌꯥꯝ ꯐꯖꯩ ꯐꯖꯩ ꯍꯥꯏ ꯑꯩꯈꯣꯏꯒꯤ ꯏꯆꯦ ꯁꯨꯃꯇꯤꯁꯨ ꯀꯩꯅꯣꯝ ꯂꯩꯕꯒꯨꯝ ꯇꯧꯗꯥꯏꯅꯦ ꯑꯗꯨꯗ ꯑꯣꯍꯣ ꯃꯥ ꯁꯦꯀ꯭ꯋꯨꯔꯤꯇꯤ ꯑꯣꯏ ꯍꯥꯏꯕ꯭ꯔ ꯀꯩꯅꯣꯝ ꯍꯥꯏꯅꯦ ꯃꯥꯁꯨ

ꯑꯗꯨꯒꯤ ꯐꯤꯂꯝꯗꯣ ꯑꯩꯅ ꯌꯦꯡꯅꯤꯡ ꯌꯦꯡꯅꯤꯡ ꯂꯩꯔꯕꯅꯤ ꯑꯗꯨꯏ ꯐꯤꯂꯝꯗꯣ ꯎꯝ ꯎꯝ ꯌꯦꯡꯉꯣ ꯍꯣꯔꯦꯟ ꯑꯗꯨꯗꯤ ꯌꯦꯡꯉꯨꯔꯁꯤ ꯃꯣꯏꯗꯣ ꯀꯅꯥ ꯀꯅꯥꯅꯣ ꯍꯥꯏꯔꯒ ꯏꯆꯦ ꯁꯨꯃꯇꯤ ꯂꯩꯁꯦ ꯃꯉꯣꯟꯗ ꯑꯗꯨꯝ ꯀꯛꯍꯜꯂꯁꯨ ꯌꯥꯅꯤꯗ ꯑꯗꯨꯒꯤ ꯇꯤꯛꯀꯦꯠꯀꯤ ꯋꯥꯗꯤ ꯎꯝ ꯁꯤꯅꯦꯃꯥꯗꯨ ꯅꯨꯡꯉꯥꯏꯕꯅꯤꯅꯕꯀꯣ

ꯎꯝ ꯁꯨꯝꯃꯒ ꯑꯥꯗ ꯃꯤ ꯃꯔꯤꯅ ꯂꯥꯛꯀꯅꯤ ꯍꯥꯏꯔꯒ ꯍꯣꯔꯦꯟ ꯃꯥꯉꯣꯟꯗ ꯀꯛꯍꯜꯂ ꯂꯣꯏꯔꯦ ꯑꯗꯨꯃꯥꯏ ꯇꯧꯔꯒ ꯎꯝ ꯄꯨꯡ ꯄꯨꯡ ꯑꯍꯨꯝ ꯑꯗꯨꯋꯥꯏ ꯆꯠꯁꯤꯔ ꯎꯝ ꯍꯧꯖꯤꯛꯁꯨ ꯄꯨꯡ ꯑꯍꯨꯝ ꯇꯥꯁꯜꯂꯛꯑꯦ ꯂꯣꯏꯁꯟꯕ ꯌꯥꯅꯔꯅꯤ ꯂꯣꯏꯁꯟꯕ ꯌꯥꯔꯦ ꯄꯨꯡ ꯑꯍꯨꯝ ꯇꯥꯔꯃꯤꯅ ꯅꯪ ꯖꯤꯟ ꯖꯤꯟ ꯁꯦꯠꯂꯛꯇꯣꯏꯔꯣ ꯍꯥꯞ ꯄꯦꯟ ꯁꯦꯠꯂꯛꯇꯣꯏꯔꯣ ꯍꯥꯞ ꯄꯦꯟꯅ ꯐꯔꯦ ꯎꯝ ꯍꯥꯞ ꯄꯦꯟ ꯁꯦꯠꯄꯅ ꯐꯩ ꯍꯥꯞ ꯄꯦꯟ ꯁꯦꯠꯄꯁꯦ ꯑꯗꯨ ꯃꯣꯏꯒꯤ ꯑꯦꯁꯤꯗꯤ ꯊꯥꯏ ꯍꯥꯏꯕꯅꯦ ꯃꯅꯨꯡꯗꯣ ꯍꯣꯔꯦꯟ ꯍꯣꯔꯦꯟ ꯏꯪꯉꯛꯀꯅꯤꯀꯣ ꯃꯅꯨꯡꯗ ꯎꯝ ꯈꯣꯡꯗꯨꯅꯤꯅꯦ ꯃꯊꯛꯀꯤꯗꯤ ꯁꯥꯔꯁꯨ ꯀꯩꯁꯨ ꯀꯥꯏꯗꯦ ꯃꯈꯥꯅꯤꯅ ꯈꯣꯡ ꯆꯤꯛ ꯆꯤꯛ ꯂꯥꯎꯔꯛꯑꯗꯤ ꯏꯪꯉꯦꯅ ꯇꯧꯕꯗ ꯍꯣꯔꯦꯟ ꯑꯗꯨꯅꯅꯤꯅꯦ

ꯌꯥꯏꯗ ꯑꯗꯨꯕꯨꯗꯤ ꯄꯣꯠ ꯆꯩ ꯑꯝꯇ ꯄꯨꯁꯟ ꯌꯥꯗꯦ ꯍꯥꯏꯕꯅꯦ ꯃꯅꯨꯡꯗ ꯃꯣꯏꯗꯤ ꯑꯗꯨ ꯃꯅꯨꯡꯗ ꯃꯅꯨꯡꯗ ꯄꯨꯁꯜꯂꯒ ꯆꯥꯕꯗꯨ ꯌꯥꯗꯦ ꯍꯥꯏꯕꯅꯦꯕ ꯃꯣꯏꯗꯤ

ꯎꯝ ꯌꯥꯏꯅꯦ ꯑꯗꯨꯕꯨꯗꯤ ꯇꯨꯃꯤꯟꯅ ꯄꯥꯛꯊꯔꯒ ꯆꯥꯕꯁꯨ ꯌꯥꯏ ꯍꯥꯏꯕ ꯑꯗꯨꯕꯨꯗꯤ ꯑꯗꯨꯅꯦ ꯑꯗꯨꯒꯤ ꯍꯣꯏ ꯉꯥꯇꯪ ꯂꯩꯔꯒ ꯈꯤꯇꯪꯕꯨꯗꯤ ꯂꯩꯕꯕꯨꯗꯤ ꯌꯥꯔꯤꯗ ꯁꯤꯅꯦꯃꯥꯗꯣ ꯌꯥꯝꯅ ꯀꯥꯁꯇꯤꯡ ꯍꯧꯕꯒꯤ ꯃꯇꯥꯡꯗ ꯆꯪꯗ꯭ꯔꯒꯁꯨ ꯀꯣ ꯍꯧꯔꯦ ꯍꯧꯔꯦ ꯍꯥꯏꯔ ꯀꯥꯟꯗ ꯑꯗꯨꯝ ꯇꯧꯔ ꯆꯪꯉꯁꯨ ꯌꯥꯏꯅꯗꯅ ꯑꯗꯨꯒꯤ ꯑꯗꯨꯒꯤ ꯇꯥꯏꯃꯤꯡꯗꯨꯗ ꯀꯥꯁꯇꯤꯡ ꯍꯧꯔꯒ ꯑꯗꯨꯝ ꯇꯧ ꯂꯩꯕꯗꯣ ꯑꯗꯨ ꯌꯥꯝ ꯇꯜꯂꯦꯕ ꯑꯗꯨꯅ ꯑꯗꯨꯅ ꯑꯗꯨꯒꯤ ꯃꯇꯥꯡꯗꯨꯅꯦ ꯑꯩꯅ ꯌꯦꯡꯅꯤꯡꯏꯁꯦ ꯑꯗꯨꯅ ꯀꯥꯁꯇꯤꯡ ꯍꯧꯔ ꯀꯥꯟꯗ ꯏꯆꯦ ꯁꯨꯃꯇꯤꯗ ꯐꯣꯟ ꯇꯧꯔꯒꯀꯣ ꯃꯤꯉꯣꯟꯗ ꯑꯗꯨ ꯇꯧꯔꯒ ꯁꯤ ꯁꯤ ꯇꯧꯕꯤꯌꯨ ꯁꯤ ꯁꯤ ꯇꯧꯕꯤꯔꯣ ꯍꯥꯏꯕꯗꯨ ꯌꯥꯏꯗꯅ ꯑꯗꯨꯅꯅꯤꯗ ꯍꯥꯏꯈ꯭ꯔꯁꯤ ꯃꯥꯉꯣꯟꯗ ꯅꯪ ꯇꯧꯒꯦꯔꯣ ꯑꯩ ꯇꯧꯔꯣ ꯍꯣꯏ ꯑꯗꯨꯅꯤ ꯏꯆꯦ ꯁꯨꯃꯇꯤꯗ ꯑꯥ ꯌꯥꯏ ꯏꯆꯦ ꯁꯨꯃꯇꯤꯗ ꯑꯗꯨ ꯗꯨ ꯗꯨ ꯍꯥꯏꯔꯒꯀꯣ ꯇꯤꯀꯦꯠ ꯃꯔꯤ ꯈꯛꯇ ꯊꯝꯕꯤꯔꯝꯃꯣ ꯑꯗꯨꯒ ꯂꯨꯄꯥ ꯀꯌꯥ ꯀꯌꯥ ꯄꯤꯕꯅꯣ ꯍꯪꯉꯒꯀꯣ ꯑꯦ ꯄꯩꯁꯥ ꯌꯥꯏ ꯌꯥꯏ ꯉꯁꯥꯏ ꯉꯁꯥꯏ ꯍꯥꯏꯈ꯭ꯔꯕꯣ ꯍꯥꯏꯐꯦꯠꯇꯪ ꯑꯣ ꯑꯥ ꯑꯗꯨꯅꯅꯤ ꯑꯗꯨꯃꯥꯏ ꯇꯧꯔꯒ ꯇꯧꯔꯁꯦ ꯂꯣꯏꯁꯜꯂꯁꯦ ꯑꯗꯨꯗꯤ ꯂꯣꯏꯁꯜꯂꯨꯔꯣ ꯍꯣꯏ ꯍꯣꯏ